ꯑꯩꯅ ꯏꯁꯩ ꯁꯛꯄ ꯃꯇꯝꯗ ꯍꯥꯏꯗꯤ ꯏꯁꯩ ꯀꯣꯚꯔ ꯇꯧꯕ ꯃꯇꯝꯗ ꯏꯁꯥꯅ ꯏꯁꯥꯅ ꯏꯁꯩꯗꯨꯒ ꯃꯥꯟꯅꯗꯕ ꯑꯩꯅ ꯍꯦꯟꯅ ꯆꯤꯡꯁꯤꯟꯕ ꯑꯗꯨꯒꯤ ꯍꯦꯟꯅ ꯍꯦꯟꯅ ꯇꯞꯅ ꯁꯛꯄꯗꯨ ꯑꯩꯅ ꯔꯦꯞ ꯑꯣꯏꯅ ꯊꯤꯖꯤꯟꯕ ꯑꯗꯨꯃꯥꯏꯅ ꯁꯛꯄ ꯑꯗꯒꯤ ꯀꯣꯚꯔ ꯁꯣꯡꯗꯒꯤ ꯑꯩꯅ ꯏꯁꯩꯗꯨ ꯏꯁꯩꯗꯨ ꯁꯛꯑꯅꯤ ꯑꯗꯨꯒ ꯃꯇꯦꯛ ꯑꯃꯗꯨ ꯑꯩꯅ ꯏꯁꯩ ꯑꯇꯣꯞꯄ ꯑꯃꯃꯨꯛ ꯍꯥꯞꯆꯤꯟꯕ ꯑꯗꯨꯃꯥꯏꯅ ꯇꯧꯔꯒ ꯑꯗꯨꯃꯥꯏꯅ ꯇꯧꯔꯒ ꯁꯛꯏ